ꯑꯩꯍꯥꯛꯁꯤ ꯕꯣꯏꯁ ꯇꯨ ꯇꯦꯛꯁ ꯁꯔꯕꯤꯁ ꯑꯣꯔ ꯑꯦꯞ ꯃꯦꯁꯦꯖ ꯗꯤꯇꯦꯛ ꯇꯧꯕꯒꯤꯗꯤ ꯁꯤꯖꯤꯟꯅꯗ꯭ꯔꯤ ꯑꯩꯍꯥꯛꯅ ꯍꯧꯖꯤꯛꯐꯥꯎꯕ ꯁꯤꯖꯤꯟꯅꯕꯗꯗꯤ ꯑꯃ ꯀꯔꯤ ꯍꯥꯏꯇꯥꯔꯦ ꯌꯨꯇ꯭ꯌꯨꯞꯇ ꯌꯨꯇ꯭ꯌꯨꯞꯇ ꯑꯩꯈꯣꯏꯅ ꯕꯣꯏꯁ ꯁꯔꯆ ꯇꯧꯕꯗꯣ ꯔꯤꯃꯣꯠꯀꯤ ꯊ꯭ꯔꯨꯗ ꯑꯗꯨꯗꯤ ꯌꯥꯝ ꯅꯨꯡꯉꯥꯏꯌꯦ ꯌꯥꯝꯅꯁꯨ ꯑꯦꯀ꯭ꯌꯨꯔꯦꯠ ꯑꯣꯏ ꯌꯥꯝ ꯊꯤꯅ ꯅꯨꯡꯉꯥꯏꯌꯦ ꯑꯗꯨꯗꯤ